ꯉꯁꯤ ꯚꯥꯔꯠꯀꯤ ꯃꯐꯝ ꯈꯨꯗꯤꯡꯃꯛꯇ ꯑꯀꯣꯏꯕꯒꯤ ꯐꯤꯕꯝ ꯑꯁꯤ ꯈ꯭ꯋꯥꯏꯗꯒꯤ ꯆꯥꯎꯅ ꯑꯍꯣꯡꯕ ꯂꯥꯛ ꯂꯥꯛꯂꯦ ꯍꯧꯈꯤꯕ ꯆꯍꯤ ꯈꯔ ꯑꯁꯤꯗꯒꯤ ꯑꯀꯣꯏꯕꯒꯤ ꯐꯤꯕꯝ ꯑꯁꯤꯗ ꯑꯍꯣꯡꯕ ꯀꯌꯥ ꯎꯕ ꯐꯪꯉꯤ ꯇꯨꯔꯦꯜ ꯎꯃꯪ ꯆꯤꯡꯖꯥꯎ ꯆꯤꯡꯁꯥꯡ ꯁꯃꯨꯗ꯭ꯔ ꯂꯩꯕꯨꯡ ꯂꯩꯃꯥꯏ ꯑꯁꯤ ꯑꯍꯣꯡꯕ ꯀꯌꯥ ꯂꯥꯛꯂꯤ ꯇꯔꯦꯜꯁꯤꯡ ꯑꯁꯤꯗ ꯐꯠꯇꯕ ꯐꯠꯇꯕ ꯂꯪꯊꯔꯛꯄ ꯐꯠꯇꯅ ꯐꯠꯇꯕ ꯂꯪꯊꯔꯛꯄ ꯑꯀꯣꯏꯕꯒꯤ ꯐꯤꯕꯝꯗ ꯇꯔꯨ ꯇꯅꯥꯜꯂꯛꯇꯕ ꯑꯃꯣꯠ ꯑꯀꯥꯏ ꯄꯩꯁꯤꯜꯂꯛꯄ ꯑꯃꯣꯠ ꯑꯀꯥꯏ ꯇꯨꯔꯦꯜꯁꯤꯡꯗ ꯊꯥꯗꯔꯛꯄ ꯑꯁꯤꯅ ꯇꯨꯔꯦꯜꯁꯤꯡ ꯑꯁꯤꯕꯨ ꯍꯦꯟꯅ ꯃꯣꯠꯁꯤꯟꯕꯒꯤ ꯃꯔꯝ ꯑꯃ ꯑꯣꯏꯍꯜꯂꯤ ꯎꯃꯪ ꯎꯃꯪ ꯍꯥꯏꯔꯒ ꯎꯃꯪ ꯑꯁꯤ ꯍꯥꯟꯅꯗꯤ ꯎꯃꯪꯇꯅ ꯎꯃꯪ ꯑꯁꯤꯗ ꯎ ꯃꯈꯜ ꯀꯌꯥꯒꯤ ꯍꯧꯗꯨꯅ ꯎ ꯃꯔꯥꯡ ꯀꯥꯏꯅ ꯍꯧꯕ ꯎꯔꯝꯃꯤ ꯑꯗꯨꯕꯨ ꯍꯟꯗꯛ ꯆꯍꯤ ꯑꯃ ꯆꯍꯤ ꯈꯔ ꯑꯁꯤꯒꯤ ꯃꯃꯥꯡꯗꯒꯤ ꯎꯃꯪꯁꯤꯡꯗ ꯃꯃꯥꯡꯗ ꯊꯣꯛꯈꯤꯗ꯭ꯔꯕ ꯃꯃꯥꯡꯗ ꯊꯣꯛꯈꯤꯗ꯭ꯔꯕ ꯀꯌꯥ ꯃꯁꯛ ꯀꯌꯥ ꯎꯕ ꯐꯪꯂꯛꯏ ꯃꯗꯨꯁꯤꯡꯗꯨꯗꯤ ꯎꯃꯪ ꯌꯥꯟꯊꯠꯂꯛꯄ ꯎꯃꯪꯁꯤꯡ ꯑꯁꯤ ꯄꯥꯛꯇꯛꯅꯅ ꯇꯦꯡꯊꯣꯔꯛꯄ

ꯃꯁꯤ ꯄꯨꯝꯅꯃꯛ ꯑꯁꯤꯗꯒꯤ ꯎꯃꯪ ꯀꯣꯛꯊꯣꯔꯛꯄ ꯎꯃꯪ ꯃꯥꯡꯁꯤꯜꯂꯛꯄ ꯑꯁꯤꯁꯨ ꯑꯃꯅꯤ ꯆꯤꯡꯖꯥꯎ ꯆꯤꯡꯖꯥꯎꯁꯤꯡ ꯆꯤꯡꯁꯤꯡ ꯆꯤꯡꯁꯤꯡ ꯃꯤꯑꯣꯏꯕꯒꯤ ꯆꯠꯊꯣꯛ ꯆꯠꯁꯤꯟ ꯅꯨꯡꯉꯥꯏꯅꯕꯒꯤꯗꯃꯛꯇ ꯆꯤꯡ ꯆꯤꯡꯖꯥꯎ ꯆꯤꯡ ꯑꯣꯏꯅ ꯂꯩꯔꯝꯕ ꯃꯐꯝ ꯀꯌꯥ ꯄꯥꯛꯇꯛꯅꯅ ꯇꯦꯝꯊꯣꯛꯂꯒ ꯂꯝꯕꯤ ꯁꯦꯝꯂꯛꯄ

ꯁꯃꯨꯗ꯭ꯔ ꯀꯌꯥꯗꯒꯤ ꯉꯥ ꯐꯥꯔꯛꯄ ꯁꯃꯨꯗ꯭ꯔꯁꯨ ꯁꯃꯨꯗ꯭ꯔ ꯂꯨꯅ ꯊꯝꯖꯔꯤꯕ ꯁꯃꯨꯗ꯭ꯔꯁꯤꯡꯕꯨ ꯃꯣꯠꯂꯛ ꯃꯣꯠꯁꯤꯜꯂꯛꯄ ꯅꯣꯡꯃ ꯅꯣꯡꯃꯒꯤ ꯂꯩꯕꯨꯡ ꯂꯩꯃꯥꯏ ꯈꯨꯗꯤꯡꯃꯛ ꯑꯃꯣꯠꯄꯒꯤ ꯑꯃꯣꯠꯄꯇ ꯉꯥꯏꯔꯕ ꯁꯤꯒꯨꯝꯕ ꯑꯍꯣꯡꯕ ꯑꯍꯣꯡꯕ ꯀꯌꯥ ꯑꯁꯤ ꯚꯥꯔꯠ ꯑꯁꯤ ꯌꯥꯝꯅ ꯑꯁꯤꯒꯨꯝꯕ ꯑꯍꯣꯡꯕ ꯀꯌꯥꯁꯤ ꯃꯥꯌꯣꯛꯅꯔꯦ ꯆꯍꯤ ꯑꯁꯤꯒꯤ ꯃꯅꯨꯡꯗ ꯂꯩꯔꯤꯕ ꯔꯤꯇꯨꯁꯤꯡ ꯀꯥꯂꯦꯟ ꯅꯣꯡꯖꯨ ꯅꯤꯡꯊꯝꯊꯥꯗ ꯑꯍꯣꯡꯕ ꯎꯕ ꯐꯪꯉꯤ ꯍꯥꯏꯕꯗꯤ ꯏꯪꯊꯝꯊꯥꯗ ꯏꯪꯒꯗꯕ ꯃꯇꯝꯗ ꯏꯪꯕ ꯉꯝꯂꯛ ꯏꯪ ꯏꯪꯕ ꯐꯥꯎꯔꯛꯇ꯭ꯔꯦ ꯏꯪꯕꯒꯤ ꯆꯥꯡ ꯑꯗꯨ ꯆꯍꯤ ꯈꯨꯗꯤꯡꯒꯤ ꯍꯟꯊꯔꯛꯄꯒꯤ ꯃꯑꯣꯡꯗ ꯎꯔꯛꯏ ꯀꯥꯂꯦꯟꯗꯁꯨ ꯃꯥꯒꯤ ꯁꯥꯒꯗꯕ ꯆꯥꯡ ꯑꯗꯨꯗꯒꯤ ꯍꯦꯟꯗꯣꯛꯅ ꯁꯥ ꯁꯥꯔꯛꯄ ꯅꯤꯡꯊꯝꯗ ꯅꯣꯡꯖꯨ ꯊꯥ ꯃꯇꯝꯗꯁꯨ ꯃꯥꯒꯤ ꯃꯁꯥꯒꯤ ꯔꯤꯇꯨꯒꯤ ꯑꯣꯏꯕ ꯆꯨꯒꯗꯕ ꯅꯣꯡ ꯅꯣꯡ ꯆꯨꯒꯗꯕ ꯅꯣꯡꯒꯤ ꯃꯁꯤꯡꯗꯒꯤ ꯆꯨꯔꯛꯇꯕ ꯅꯣꯡ ꯆꯨꯔꯛꯇꯕ ꯆꯨꯒꯗꯕ ꯃꯇꯝꯗ ꯅꯣꯡ ꯆꯨꯔꯛꯇꯕ ꯑꯁꯤꯒꯨꯝꯕ ꯑꯍꯣꯡꯕ ꯀꯌꯥ ꯑꯁꯤ ꯑꯩꯈꯣꯏꯒꯤ ꯑꯩꯈꯣꯏꯒꯤ ꯑꯀꯣꯏꯕꯒꯤ ꯐꯤꯕꯝꯗ ꯃꯥꯌꯣꯛꯅꯔꯤ